ꯍꯜꯂꯣ ꯁꯤ ꯑꯩꯅ ꯉꯁꯥꯏ ꯅꯦꯛꯈꯤꯕ ꯑꯣꯇꯣ ꯗ꯭ꯔꯥꯏꯕꯔ ꯑꯗꯨ ꯅꯠꯇ꯭ꯔꯣ ꯍꯧꯖꯤꯛꯐꯥꯎ ꯂꯥꯛꯇ꯭ꯔꯤꯁꯤ ꯀꯔꯤꯒꯤꯅꯣ ꯑꯩꯍꯥꯛꯅ ꯅꯦꯛꯈꯤꯕ ꯃꯇꯝꯗꯣ ꯄꯨꯡ ꯀꯌꯥ ꯐꯥꯔꯒꯦ ꯍꯧꯖꯤꯛ ꯄꯨꯡ ꯀꯌꯥ ꯇꯥꯔꯒꯦ ꯍꯥꯏꯕꯗꯣ ꯑꯝꯇ ꯍꯧꯖꯤꯛ ꯑꯝꯇ ꯌꯦꯡꯕꯤꯌꯨ